ꯐꯥꯔꯝꯗ ꯌꯦꯟ ꯉꯥꯅꯨ ꯂꯣꯏꯔꯤꯕ ꯃꯤꯁꯤꯡ ꯅꯠꯇ꯭ꯔꯒ ꯊꯥꯗꯣꯛꯂꯒ ꯂꯣꯏꯔꯤꯕ ꯌꯦꯟ ꯉꯥꯅꯨꯁꯤꯡꯕꯨ ꯑꯩꯈꯣꯏꯅ ꯃꯈꯣꯏꯒꯤ ꯍꯥꯟꯅꯒꯤ ꯗꯔꯀꯥꯔ ꯌꯦꯡꯗꯨꯅ ꯑꯐꯕ ꯌꯦꯟ ꯉꯥꯅꯨ ꯈꯜꯂꯤ ꯑꯗꯨꯒ ꯑꯩꯈꯣꯏꯒꯤ ꯃꯐꯝ ꯐꯖꯕ ꯌꯦꯟ ꯉꯥꯅꯨ ꯃꯈꯜ ꯈꯔꯗꯤ ꯃꯃꯤꯡꯗꯤ ꯂꯣꯀꯦꯜꯒꯤ ꯉꯥꯅꯨ ꯕꯤꯂꯥꯏꯇꯤ ꯉꯥꯅꯨ ꯉꯥꯅꯨ ꯃꯨꯛꯁꯟ ꯑꯗꯒꯤ ꯀꯥꯉꯥ ꯉꯥꯅꯨ ꯑꯗꯒꯤ ꯑꯔꯤꯕ ꯑꯁꯤꯅꯆꯤꯡꯕ ꯉꯥꯅꯨꯒꯤ ꯚꯦꯔꯥꯏꯇꯤ ꯀꯌꯥ ꯃꯔꯝ ꯂꯩ

ꯑꯗꯒꯤ ꯀꯛꯌꯦꯟ ꯑꯗꯒꯤ ꯑꯩꯈꯣꯏꯒꯤ ꯕꯥꯟꯇꯟ ꯌꯦꯟ ꯆꯤꯡ ꯌꯦꯟ ꯕꯣꯏꯂꯔ ꯌꯦꯟ ꯂꯥꯌꯔ ꯂꯥꯌꯔ ꯌꯦꯟ ꯀꯣꯏꯂꯔ ꯌꯦꯟ ꯑꯗꯒꯤ ꯀꯗꯛ ꯑꯩꯈꯣꯏꯒꯤ ꯀꯗꯛꯅꯥꯊ ꯂꯥꯌꯔ ꯌꯦꯟ ꯑꯗꯒꯤ ꯍꯥꯏꯔꯤꯕ ꯌꯦꯟ ꯃꯈꯜꯁꯤꯡ ꯑꯁꯤꯅꯆꯤꯡꯕꯁꯨ ꯐꯪꯉꯤ ꯌꯦꯟꯈꯩ ꯑꯁꯦ ꯂꯛꯅꯕ ꯑꯩꯈꯣꯏꯅ ꯂꯥꯠꯅꯕ ꯑꯩꯈꯣꯏꯒꯤ ꯊꯕꯛ ꯂꯥꯕ ꯌꯦꯟ ꯉꯥꯅꯨ ꯂꯩꯕ ꯃꯇꯝꯗ ꯌꯦꯟ ꯅꯠꯇ꯭ꯔꯒ ꯑꯩꯈꯣꯏꯒꯤ ꯉꯥꯅꯨꯁꯨ ꯉꯥꯅꯨ ꯑꯗꯨꯕꯨ ꯃꯁꯥ ꯃꯁꯥ ꯐꯅ ꯂꯩꯅꯕꯒꯤꯗꯃꯛ ꯑꯅꯥꯕ ꯃꯐꯝꯗ ꯊꯥꯗꯣꯛꯄ ꯑꯃꯗꯤ ꯑꯀꯣꯏꯕ ꯖꯒꯥꯁꯤꯡꯗ ꯑꯩꯈꯣꯏꯅ ꯊꯣꯛꯄ ꯌꯥꯏ ꯃꯔꯝꯗꯤ ꯑꯃꯣꯠꯄ ꯃꯐꯝ ꯆꯠꯂꯨꯔꯒ ꯑꯃꯣꯠꯄ ꯄꯣꯠ ꯆꯩꯁꯤꯡ ꯆꯥꯁꯤꯜꯂꯨꯔꯒ ꯃꯈꯣꯏꯅ ꯑꯃꯣꯠꯄ ꯄꯣꯠ ꯆꯩ ꯄꯨꯝꯅꯃꯛꯁꯤꯡꯗꯣ ꯆꯥꯁꯤꯟ ꯊꯛꯆꯤꯜꯂꯨꯔꯒ ꯃꯈꯣꯏꯗ ꯌꯥꯎꯔꯛꯄ ꯑꯗꯨꯒꯨꯝꯕ ꯂꯩꯅꯥꯁꯤꯡꯁꯤ ꯆꯦꯜꯂꯛꯄ ꯌꯥꯏ ꯃꯔꯝ ꯑꯁꯤꯅ ꯉꯥꯅꯨꯁꯤꯡꯕꯨ ꯑꯩꯈꯣꯏ ꯄꯨꯝꯅꯃꯛꯅ ꯉꯥꯅꯨ ꯂꯣꯏꯕ ꯃꯇꯝꯗ ꯁꯥ ꯌꯦꯟꯒꯤ ꯍꯣꯁꯄꯤꯇꯥꯜꯗ ꯄꯨꯗꯨꯅ ꯉꯥꯅꯨ ꯌꯦꯟꯁꯤꯡꯁꯦ ꯅꯥꯔꯛꯄ ꯃꯇꯝꯗ ꯅꯤꯡꯊꯤꯅ ꯅꯤꯡꯊꯤꯖꯅ ꯃꯁꯥꯁꯤ ꯆꯦꯛꯁꯤꯟꯅ ꯃꯇꯝ ꯆꯥꯅ ꯂꯥꯏꯌꯦꯡꯕꯤꯍꯧꯒꯗꯕꯅꯤ ꯑꯃꯗꯤ ꯑꯩꯈꯣꯏꯅ ꯂꯥꯏꯌꯦꯡꯕ ꯃꯇꯝꯗꯁꯨ ꯌꯦꯟ ꯉꯥꯅꯨꯁꯤꯡ ꯑꯁꯤ ꯍꯦꯛ ꯅꯥꯔꯛꯄꯒ ꯑꯩꯈꯣꯏꯅ ꯃꯁꯥ ꯈꯤꯇꯪ ꯉꯝꯃꯛꯇꯕꯒ ꯌꯦꯟ ꯉꯥꯅꯨꯁꯤꯡꯁꯤ ꯃꯇꯝ ꯆꯥꯅ ꯂꯥꯏꯌꯦꯡ ꯊꯣꯛꯄꯤꯒꯗꯕꯅꯤ ꯑꯗꯒꯤ ꯇꯤꯀꯥ ꯊꯥꯗꯣꯛꯄ ꯑꯃꯗꯤ ꯃꯁꯥ ꯐꯅ ꯂꯩꯅꯕ ꯚꯤꯇꯥꯃꯤꯟ ꯑꯗꯒꯤ ꯄꯤꯖꯕ ꯃꯆꯤꯟꯖꯥꯛ ꯄꯤꯖꯕ ꯃꯈꯣꯏꯕꯨ ꯁꯦꯟꯅꯕ ꯑꯃꯗꯤ ꯅꯤꯡꯊꯤꯅ ꯁꯥ ꯎꯆꯦꯛꯁꯤꯡꯁꯤꯕꯨ ꯃꯔꯝ ꯆꯥꯅ ꯁꯦꯟꯅꯕꯤꯗꯨꯅ ꯃꯁꯥ ꯃꯎ ꯐꯅ ꯂꯩꯅꯕ ꯍꯣꯠꯅꯒꯗꯕꯅꯤ